ꯍꯜꯂꯣ ꯑꯥ ꯁꯤꯁꯦ ꯏꯇꯥꯎ ꯗꯦꯅꯤꯁ ꯅꯠꯇ꯭ꯔꯣ ꯑꯥ ꯏꯇꯥꯎ ꯗꯦꯅꯤꯁ ꯅꯠꯇ꯭ꯔꯣꯁꯦ ꯑꯣ ꯑꯩꯁꯦ ꯉꯔꯥꯡ ꯅꯍꯥꯟ ꯁꯨꯇꯤ ꯊꯣꯛꯂꯛꯄꯀꯣ ꯑꯗꯣ ꯏꯇꯥꯎ ꯍꯣꯏꯒ ꯑꯗꯨꯗ ꯀꯩꯕꯨꯜ ꯂꯝꯖꯥꯎ ꯅꯦꯁꯅꯦꯜ ꯄꯥꯔꯛꯇꯨ ꯑꯗꯨꯗ ꯂꯥꯛꯀꯦ ꯇꯧꯕ ꯑꯗꯨ ꯑꯗꯨꯝ ꯅꯨꯡꯇꯤꯒꯤ ꯑꯗꯨꯝ ꯊꯣꯡ ꯍꯥꯡꯕ ꯑꯣꯏꯗꯣꯏꯔ ꯑꯣ ꯑꯩꯁꯤ ꯍꯌꯦꯡ ꯂꯥꯛꯀꯦ ꯇꯧꯕꯅꯤꯕꯀꯣ ꯋꯦꯗꯅꯦꯁꯗꯦ ꯅꯨꯃꯤꯠꯁꯤꯗ ꯑꯗꯣ ꯍꯌꯦꯡ ꯂꯥꯛꯄꯗꯨ ꯑꯗꯨꯝ ꯄꯨꯡ ꯀꯌꯥꯃꯨꯛꯇ ꯑꯗꯨꯝ ꯊꯣꯡ ꯍꯥꯡꯕ ꯈꯣꯠꯄ ꯇꯧꯒꯦ ꯑꯣ ꯍꯣꯏ ꯂꯥꯛꯆꯒꯦ ꯑꯗꯣ ꯆꯥꯕ ꯊꯛꯄꯒꯤ ꯈꯨꯗꯣꯡ ꯆꯥ ꯍꯥꯏꯗꯤ ꯈꯨꯗꯣꯡ ꯍꯥꯏ ꯃꯅꯨꯡꯗ ꯑꯗꯨꯝ ꯆꯥꯕ ꯈꯣꯠꯄꯒꯤ ꯍꯣꯇꯦꯜꯒꯨꯝꯕ ꯂꯩꯗꯣꯏꯔ ꯑꯗꯣ ꯀꯩꯕꯨꯜ ꯂꯝꯖꯥꯎꯗ ꯃꯤꯌꯥꯝ ꯂꯥꯛꯅꯩꯁꯤ ꯀꯩ ꯃꯔꯝꯒꯤ ꯑꯣꯏꯗꯣꯏꯅꯣ ꯃꯉꯣꯟꯗ ꯀꯔꯤ ꯀꯔꯤ ꯂꯩꯒꯦ ꯍꯥꯏꯗꯤ ꯃꯅꯨꯡꯗ ꯑꯣ ꯑꯗꯨꯝ ꯍꯤ ꯇꯣꯡꯕ ꯈꯣꯠꯄꯒꯤꯗꯤ ꯚꯔꯥꯥ ꯂꯧꯕ ꯈꯣꯠꯄꯒꯤꯗꯤ ꯂꯩꯇꯦ ꯚꯔꯥ ꯂꯧ ꯑꯣ ꯄꯨꯡꯗ ꯈꯨꯟꯊ꯭ꯔꯥ ꯑꯗꯨꯝ ꯃꯣꯇꯣꯔꯕꯣꯠ ꯀꯨꯝꯕ ꯈꯣꯠꯄꯗꯤ ꯑꯗꯨꯒꯨꯝꯕꯒꯤ ꯑꯦꯂꯥꯎꯠ ꯇꯧꯗꯕ꯭ꯔꯣ

ꯑꯣ ꯑꯗꯨꯅ ꯈꯤꯇꯪ ꯆꯥꯎꯕꯀꯣ

ꯑꯗꯣ ꯉꯁꯥꯏ ꯆꯥꯕ ꯊꯛꯄꯒꯤ ꯍꯥꯏꯕꯗꯣ ꯑꯗꯨꯝ ꯍꯥꯏꯗꯤ ꯄꯩꯁꯥꯁꯦ ꯆꯥꯕ ꯊꯛꯄꯒꯤ ꯑꯗꯨꯝ ꯌꯥꯝ ꯍꯦꯟꯅ ꯆꯪꯉꯣꯏ ꯆꯥꯕ ꯊꯛꯄꯒꯤꯁꯤꯅ ꯀꯃꯥꯏꯅ ꯂꯩꯒꯦ ꯑꯣ ꯑꯗꯣ ꯑꯗꯨꯝ ꯍꯔꯥꯎ ꯀꯨꯝꯍꯩꯒꯨꯝꯕꯗꯗꯤ ꯗꯤꯁꯀꯥꯎꯟꯒꯨꯝꯕꯗꯤ ꯂꯩꯔꯣꯏꯗ꯭ꯔꯥ ꯍꯥꯏꯗꯤ ꯑꯩꯈꯣꯏ ꯚꯤꯖꯤꯇꯔꯁꯤꯡꯒꯤ

ꯑꯥ

ꯑꯣ ꯀꯔꯤ ꯅꯨꯃꯤꯠꯇ ꯑꯣꯏꯗꯣꯏꯅꯣ ꯁꯪꯉꯥꯏ ꯐꯦꯁꯇꯤꯚꯦꯜꯒꯤ ꯁꯪꯉꯥꯏꯒꯤ ꯅꯨꯃꯤꯠ ꯍꯥꯏꯁꯦ ꯑꯣ ꯑꯗꯨꯝ ꯏꯔꯥꯕꯣꯠ ꯗꯦꯒ ꯃꯥꯟꯅꯅ ꯑꯗꯨꯝ ꯁꯤꯜꯂꯦ ꯑꯥ ꯏꯔꯥꯕꯣꯠ ꯗꯦꯒ ꯃꯥꯟꯅꯅ ꯑꯗꯨꯝ ꯇꯧꯔꯦ

ꯍꯣ ꯌꯥꯝ ꯅꯨꯡꯉꯥꯏꯖꯔꯦ ꯑꯗꯣ ꯍꯌꯦꯡꯁꯦ ꯑꯝꯇ ꯀꯣꯏꯊꯣꯔꯛꯀꯦ ꯇꯧꯕ ꯏꯇꯥꯎꯁꯨ ꯌꯨꯝꯗ ꯂꯩꯗꯣꯏ ꯑꯣꯏꯗꯤ ꯑꯗꯨꯝ ꯆꯠꯃꯤꯟꯅꯁꯦ ꯍꯥꯏꯒꯦ ꯇꯧꯕ

ꯍꯣꯏ ꯍꯣꯏ ꯑꯩ ꯍꯥꯟꯅ ꯆꯪꯗꯕꯅꯤꯅ ꯐꯖꯅ ꯈꯪꯗꯦꯕꯀꯣ ꯑꯥ ꯍꯣꯏ ꯍꯣꯏ ꯑꯣ ꯑꯗꯣ ꯑꯣ ꯍꯣꯏ ꯍꯣꯏ ꯍꯣꯏ ꯊꯝꯃꯒꯦ